ꯑꯩꯖ ꯑꯗꯨꯒ ꯑꯩꯁꯦ ꯑꯦꯟꯃꯥ ꯁꯣꯞꯄꯤꯡꯗꯒꯤ ꯉ ꯍꯥꯟꯅꯕꯨꯗꯤ ꯅꯥꯏꯞꯄꯨꯗꯤ ꯆꯦꯜꯂꯦ ꯅꯥꯏꯞꯇꯨꯕꯨꯗꯤ ꯌꯥꯝꯅ ꯐꯩꯌꯦꯕꯀꯣ ꯑꯗꯨꯒ ꯁ꯭ꯇꯣꯞꯇꯣ ꯁ꯭ꯇꯣꯞꯇꯣ ꯑꯩꯅ ꯆꯦꯟꯒꯤꯕ ꯏꯃꯦꯁꯇꯨꯗ ꯌꯥꯎꯔꯤꯕ ꯄꯣꯠꯇꯨꯒꯗꯤ ꯂꯥꯛꯄꯒꯗꯤ ꯈꯔꯗꯤ ꯈꯦꯠꯅꯔꯦ ꯍꯥꯏꯗꯤ ꯁꯥꯏꯁꯇꯕꯨ ꯑꯣꯏꯔꯣ ꯁꯥꯏꯁꯇꯣ ꯈꯔ ꯆꯥꯎꯕ ꯆꯦꯟꯒꯤꯕꯅꯦ ꯑꯗꯨꯒ ꯈꯤꯇꯪ ꯄꯤꯛꯊꯕꯁꯨ ꯃꯥꯜꯂꯦ ꯑꯗꯨꯒ ꯄꯥꯜꯂꯛꯏꯕ ꯅꯥꯀꯟꯒꯤ ꯌꯣꯠ ꯀꯩ ꯀꯥꯗꯨꯁꯨ ꯈꯔ ꯂꯤꯛ ꯑꯣꯏꯌꯦ ꯑꯗꯨꯒ ꯑꯦꯃꯥꯎꯟꯗꯨꯁꯨ ꯗꯤꯂꯤꯕꯔꯤ ꯆꯥꯔꯁꯇꯣ ꯈꯔ ꯍꯦꯟꯖꯤꯟꯕꯁꯨ ꯃꯥꯜꯂꯦ ꯌꯥꯔꯒꯗꯤ ꯄꯣꯠꯁꯦ ꯔꯤꯇꯟꯁꯨ ꯇꯧꯖꯔꯒꯦ ꯑꯗꯨꯒ ꯊꯤꯈꯤꯕ ꯑꯦꯃꯥꯎꯟꯗꯣ ꯑꯗꯨꯁꯨ ꯔꯤꯐꯟ ꯇꯧꯕꯤꯔꯣ ꯍꯥꯏꯖꯔꯤ